ꯂꯥꯈ ꯑꯃꯒ ꯂꯤꯁꯤꯡ ꯌꯥꯡꯈꯩꯒ ꯃꯉꯥ ꯂꯥꯈ ꯑꯅꯤꯒ ꯂꯤꯁꯤꯡ ꯌꯥꯡꯈꯩꯒ ꯍꯨꯝꯐꯨꯅꯤꯊꯣꯏ ꯂꯥꯈ ꯑꯍꯨꯝꯒ ꯂꯤꯁꯤꯡ ꯌꯥꯡꯈꯩ ꯃꯔꯤꯒ ꯆꯝꯉꯥ ꯂꯥꯈ ꯃꯔꯤꯒ ꯂꯤꯁꯤꯡ ꯃꯔꯤꯒ ꯆꯅꯤ ꯂꯥꯈ ꯇꯔꯦꯠꯀ ꯂꯤꯁꯤꯡ ꯃꯔꯤꯒ ꯆꯍꯨꯝ ꯀꯨꯟꯊ꯭ꯔꯥ